ꯍꯜꯂꯣ ꯍꯧꯖꯤꯛ ꯀꯦꯕ ꯁꯥꯔꯕꯤꯁ ꯑꯣꯏꯕꯤꯔꯕ ꯃꯁꯤ ꯃꯐꯝꯁꯦ ꯑꯩ ꯍꯧꯖꯤꯛ ꯑꯁꯤ ꯑꯩ ꯑꯩ ꯍꯧꯖꯤꯛ ꯗꯦꯜꯂꯤꯗꯒꯤ ꯊꯣꯛꯆꯔꯛꯄꯅꯤ ꯑꯩ ꯏꯝꯐꯥꯜ ꯏꯌꯥꯔꯄꯣꯔꯠꯇ ꯂꯩꯖꯔꯤ ꯑꯗꯣ ꯀꯦꯕꯁꯤ ꯑꯃꯇꯪ ꯋꯥꯏꯖꯕ ꯌꯥꯒꯗ꯭ꯔꯥ ꯃꯃꯜꯅ ꯀꯌꯥꯃꯨꯛ ꯂꯩꯖꯒꯦ ꯏꯝꯐꯥꯜ ꯇꯨ ꯆꯨꯔꯥꯆꯥꯟꯄꯨꯔ ꯆꯠꯀꯗꯕ ꯑꯣꯀꯦ ꯑꯣꯀꯦ ꯑꯩ ꯑꯥ ꯑꯩ ꯍꯧꯖꯤꯛ ꯍꯧꯖꯤꯛ ꯊꯥꯕꯤꯔꯛꯅꯕ ꯑꯦ ꯁꯤ ꯑꯣꯏꯒꯗ꯭ꯔ ꯅꯟ ꯑꯦ ꯁꯤ ꯑꯣꯏꯒꯗ꯭ꯔꯣ ꯑꯩꯒꯤ ꯃꯣꯠꯇ ꯑꯩꯒꯤ ꯃꯣꯠꯇ ꯍꯧꯖꯤꯛ ꯍꯧꯖꯤꯛꯁꯤ ꯑꯦ ꯁꯤ ꯌꯥꯝ ꯄꯥꯝꯖꯩ ꯃꯔꯝꯗꯤ ꯉꯁꯤꯒꯤ ꯅꯨꯃꯤꯠꯁꯤ ꯌꯥꯝ ꯁꯥꯕꯅ ꯃꯔꯝ ꯑꯣꯏꯕꯅꯤꯅ ꯑꯩ ꯑꯦ ꯁꯤ ꯌꯥꯝ ꯄꯥꯝꯖꯩ ꯌꯥꯔꯒꯗꯤ ꯃꯃꯜꯗꯨ ꯀꯌꯥꯃꯨꯛ ꯂꯩꯖꯒꯦ ꯑꯦ ꯁꯤꯒꯤ ꯃꯃꯜꯁꯤꯕꯣ

ꯑꯣꯀꯦ ꯑꯣꯀꯦ ꯑꯗꯨꯗꯤ ꯍꯧꯖꯤꯛ ꯊꯥꯕꯤꯔꯛꯄ ꯌꯥꯔꯒꯗ꯭ꯔꯥ ꯍꯧꯖꯤꯛ ꯊꯥꯕꯤꯔꯛꯄ ꯑ ꯀꯦꯕ ꯁꯥꯔꯕꯤꯁꯁꯤ ꯁ꯭ꯋꯤꯐ ꯑꯣꯏꯒꯗ꯭ꯔꯣ ꯐꯣꯔꯆꯨꯅꯔ ꯑꯣꯏꯒꯗ꯭ꯔꯣ ꯍꯥꯔꯤꯌꯔ ꯑꯣꯏꯒꯗ꯭ꯔꯣ ꯑꯩ ꯐꯣꯔꯆꯨꯅꯔꯗꯨ ꯄꯥꯝꯖꯩ ꯑꯗꯨ ꯐꯣꯔꯆꯨꯅꯔꯗꯨ ꯊꯥꯕꯤꯔꯀꯅꯕ ꯑꯣꯀꯦ ꯑꯣꯀꯦ ꯁꯥꯔ ꯑꯃꯨꯛꯇ ꯊꯥꯕꯤꯔꯛꯑꯣ ꯑꯩ ꯑꯦꯌꯥꯔꯄꯣꯔꯠꯇ ꯉꯥꯏꯖꯔ ꯂꯩꯖꯔꯦ ꯊꯦꯡꯀ꯭ꯌꯨ